ꯁꯤꯕꯨ ꯑꯩꯅ ꯀꯦꯕ ꯑꯣꯗꯔ ꯇꯧꯈꯤꯕꯗꯨ ꯅꯠꯇ꯭ꯔꯣ ꯉꯁꯥꯏ ꯑꯌꯨꯛ ꯑꯩꯅ ꯄꯨꯡ ꯇꯔꯥꯗꯒꯤ ꯑꯣꯗꯔ ꯇꯧꯔꯒ ꯍꯧꯖꯤꯛ ꯄꯨꯡ ꯑꯅꯤ ꯐꯥꯎꯕ ꯂꯥꯛꯇ꯭ꯔꯤꯕꯁꯤꯕꯨ ꯀꯔꯤ ꯃꯔꯝ ꯂꯩꯔꯕꯅꯣ ꯁꯨꯃꯥꯏꯅ ꯁꯨꯝ ꯂꯦꯠ ꯑꯣꯏꯔꯒ ꯂꯩꯔꯗꯤ ꯑꯩꯈꯣꯏ ꯃꯇꯨꯡ ꯃꯅꯥꯎ ꯅꯪꯒꯤ ꯀꯦꯕꯁꯤꯗꯒꯤ ꯑꯣꯗꯔ ꯑꯃꯨꯛ ꯇꯧꯖꯔꯔꯣꯏ